ꯆꯥꯡ ꯅꯥꯏꯅ ꯄ꯭ꯔꯛꯇꯤꯁ ꯇꯧꯕꯅ ꯍꯛꯆꯥꯡꯒꯤ ꯑꯦꯋꯥꯔꯅꯦꯁ ꯍꯦꯟꯒꯠꯍꯜꯂꯤ ꯃꯁꯤꯅ ꯋꯥꯈꯜ ꯑꯃꯁꯨꯡ ꯍꯛꯆꯥꯡꯒꯤ ꯃꯔꯛꯇ ꯍꯦꯟꯅ ꯂꯨꯕ ꯃꯔꯤ ꯑꯃ ꯁꯦꯝꯒꯠꯂꯤ ꯃꯁꯤꯅ ꯀꯟꯁꯦꯟꯇ꯭ꯔꯦꯁꯟ ꯑꯃꯁꯨꯡ ꯐꯣꯀꯁ ꯐꯒꯠꯍꯜꯂꯤ ꯑꯦꯀꯥꯗꯃꯤꯛ ꯑꯃꯁꯨꯡ ꯄꯥꯔꯁꯣꯅꯦꯜ ꯄꯔꯁꯨꯏꯠꯁꯤꯡꯗ ꯀꯥꯅꯕ ꯄꯤꯔꯤ ꯏꯁꯇ꯭ꯔꯦꯁ ꯍꯟꯊꯍꯜꯂꯤ ꯌꯣꯒ ꯇꯝꯕꯅ ꯃꯤꯑꯣꯏꯕꯒꯤ ꯄꯨꯟꯁꯤꯗ ꯁꯤꯡꯅꯕꯒꯤꯗꯃꯛ ꯃꯃꯜ ꯌꯥꯝꯂꯕ ꯄꯨꯛꯅꯤꯡꯒꯤ ꯅꯨꯡꯉꯥꯏꯕ ꯄꯤ ꯃꯁꯤꯒꯤ ꯃꯊꯛꯇ ꯅꯍꯥꯁꯤꯡꯗ ꯌꯣꯒꯒꯤ ꯊꯧꯑꯣꯡ ꯑꯃ ꯂꯤꯡꯈꯠꯄꯅ ꯄꯨꯟꯁꯤ ꯆꯨꯞꯄ ꯍꯛꯁꯦꯜ ꯑꯃꯁꯨꯡ ꯅꯨꯡꯉꯥꯏ ꯌꯥꯏꯐꯕꯒꯤ ꯑꯆꯦꯠꯄ ꯌꯨꯝꯐꯝ ꯑꯃ ꯊꯝꯃꯤ ꯃꯁꯤꯅ ꯍꯛꯆꯥꯡ ꯑꯃꯁꯨꯡ ꯋꯥꯈꯜ ꯐꯒꯠꯍꯟꯕꯗ ꯃꯇꯦꯡ ꯑꯣꯏ